ꯉꯁꯤꯗꯒꯤ ꯅꯨꯃꯤꯠ ꯈꯔꯅꯤꯒꯤ ꯃꯃꯥꯡꯗꯒꯤ ꯑꯩꯅ ꯐꯦꯁ ꯀ꯭ꯔꯤꯝ ꯑꯃ ꯂꯩꯖꯔꯨꯏ ꯍꯥꯏꯔꯤꯕ ꯐꯦꯁ ꯀ꯭ꯔꯤꯝ ꯑꯁꯤ ꯁꯤꯖꯤꯟꯅꯕꯗ ꯑꯩꯉꯣꯟꯗ ꯌꯥꯝꯅ ꯅꯨꯡꯉꯥꯏꯕ ꯑꯣꯏ ꯍꯧꯖꯤꯛꯇꯤ ꯏꯟꯊꯝꯊꯥꯒꯤ ꯃꯇꯝꯅꯤꯅ ꯃꯥꯏ ꯆꯦꯈꯥꯏꯕ ꯈꯣꯠꯄ ꯇꯧꯕꯗꯨ ꯐꯦꯁ ꯀ꯭ꯔꯤꯝ ꯑꯁꯤ ꯇꯩꯔꯨꯕꯗꯒꯤ ꯌꯥꯝꯅ ꯅꯨꯡꯉꯥꯏꯔꯦ ꯁꯤꯖꯤꯟꯅꯕꯁꯨ ꯊꯥ ꯐꯥꯗ꯭ꯔꯤ ꯃꯁꯤ ꯌꯥꯝꯅ ꯁꯤꯖꯤꯟꯅꯕꯗ ꯀꯥꯅꯕ ꯑꯣꯏ ꯃꯔꯝ ꯑꯗꯨꯅ ꯃꯁꯤꯒꯤ ꯀꯥꯅꯕ ꯑꯁꯤ ꯑꯩꯒꯤ ꯃꯔꯨꯞ ꯃꯄꯥꯡꯁꯤꯡꯗꯁꯨ ꯐꯪꯍꯟꯅꯤꯡꯉꯤ ꯃꯔꯝ ꯑꯗꯨꯅ ꯃꯈꯣꯏꯗꯁꯨ ꯑꯩꯅ ꯃꯁꯤ ꯁꯤꯖꯤꯟꯅꯅꯕ ꯁꯣꯏꯗꯅ ꯍꯥꯏꯒꯅꯤ ꯑꯗꯨꯒ ꯃꯃꯜ ꯑꯁꯨꯛ ꯌꯥꯝꯅ ꯍꯣꯡꯏ ꯑꯗꯨꯅ ꯃꯁꯤꯒꯤ ꯄꯣꯠ ꯑꯁꯤ ꯃꯈꯥ ꯇꯥꯅ ꯑꯩ ꯑꯗꯨꯝ ꯁꯤꯖꯤꯟꯅꯖꯒꯦ ꯁꯤꯖꯤꯟꯅꯒꯤꯅꯤ ꯍꯥꯏꯕꯒꯤ ꯋꯥꯈꯟ ꯑꯩꯉꯣꯟꯗ ꯂꯩꯖꯩ